ꯍꯜꯂꯣ ꯑꯩ ꯁꯤꯡꯖꯨꯒꯨꯝꯕ ꯀꯥꯡꯍꯧꯒꯨꯝꯕ ꯕꯣꯔꯥꯒꯨꯝꯕ ꯂꯩꯕ꯭ꯔꯣ ꯄ꯭ꯂꯦꯠꯇ ꯀꯌꯥ ꯄꯤꯔꯤꯅꯤ

ꯑꯗꯨ ꯄ꯭ꯂꯦꯠꯇ ꯀꯌꯥ ꯑꯣꯏ

ꯑꯗꯣ ꯊꯨꯝ ꯃꯣꯔꯣꯛꯇꯤ ꯌꯥꯝ ꯃꯣꯔꯣꯛ ꯁꯥꯕꯖꯥꯠꯂ ꯃꯗꯨ ꯑꯩꯈꯣꯏꯗꯤ ꯑꯆꯝꯕ ꯑꯣꯏꯅ ꯄꯥꯝꯖꯕ

ꯑꯣ ꯑꯩꯈꯣꯏꯒꯤ ꯀꯩꯅꯣ ꯁꯤꯡꯖꯨ ꯑꯣ ꯑꯣ ꯑꯣ ꯕꯣꯔꯥꯗꯤ ꯀꯃꯥꯏꯅ ꯇꯧꯕ ꯕꯣꯔꯥꯗꯤ ꯑꯥꯎ ꯑꯣ ꯑꯗꯨꯅ ꯄ꯭ꯂꯦꯠꯇ ꯀꯌꯥ ꯑꯣꯏꯕ ꯑꯣ ꯑꯗꯣ ꯑꯩ ꯑꯗꯨꯅꯦ ꯍꯥꯎꯕꯅꯤꯅꯦ ꯌꯥꯝꯅ ꯃꯣꯏꯒꯤ ꯀꯪꯅ ꯍꯧꯕꯁꯦ ꯑꯗꯣ ꯄ꯭ꯂꯦꯠꯇ ꯑꯗꯨꯗꯤ ꯄ꯭ꯂꯦꯠ ꯑꯃꯅꯤꯇꯪ ꯆꯥꯖꯒꯦ ꯑꯩꯁꯦ ꯌꯥꯝ ꯍꯥꯎꯕꯅꯦꯕ ꯑꯗꯣ ꯁꯨꯝ ꯀꯣꯏꯕ ꯂꯥꯛꯄꯅꯤꯗ ꯀꯥꯒꯨꯝꯕ ꯀꯩꯒꯨꯝꯕꯗꯤ ꯂꯩꯒꯗ꯭ꯔꯥ ꯑꯩꯈꯣꯏ ꯇꯨꯝꯕ ꯍꯤꯞꯄ ꯆꯥꯕ ꯂꯩꯅꯉꯥꯏꯒꯤꯗ ꯂꯩꯕ꯭ꯔꯥ ꯑꯣ ꯑꯗꯨꯗꯤ ꯑꯩꯁꯨ ꯄ꯭ꯂꯦꯠ ꯑꯃꯅꯤꯈꯛꯇꯪ ꯇꯦꯁꯠ ꯇꯧꯔꯒ ꯌꯦꯡꯒꯦ ꯆꯥꯔꯒ ꯑꯣ ꯁꯥꯗꯨꯗꯤ ꯑꯩꯈꯣꯏꯒꯤ ꯆꯤꯡꯗꯗꯤ ꯁꯥ ꯌꯥꯝ ꯆꯥꯕ ꯑꯗꯨꯅ ꯁꯥꯗꯨ ꯆꯥꯔ ꯑꯆꯝꯕꯗꯨ ꯆꯥꯅꯤꯡꯕꯒꯤꯅꯤꯅꯦꯍꯤ ꯑꯗꯨ ꯑꯣ ꯑꯗꯨꯗꯤ ꯍꯧꯖꯤꯛ ꯀꯝꯔꯥ ꯚꯔꯥꯁꯨ ꯂꯩꯒꯅꯤ ꯍꯥꯏꯕ

ꯑꯩ ꯉꯁꯤ ꯅꯣꯡꯃ ꯅꯤꯅꯤꯁꯤꯗ ꯂꯥꯛꯀꯦ ꯍꯣꯏ ꯍꯣꯏ ꯇꯧꯖꯔꯛꯑꯒꯦꯀꯣ ꯑꯩ ꯁꯣꯏꯗꯅ ꯍꯣꯏ ꯍꯣꯏ ꯍꯣꯏ ꯍꯣꯏ ꯍꯣꯏ